ꯍꯜꯂꯣ ꯗꯦꯅꯤꯁ ꯑꯣ

ꯑꯩꯈꯣꯏ ꯕꯣꯔꯗꯁꯤ ꯀꯔꯝ ꯀꯥꯟꯗꯒꯤ ꯍꯧꯗꯣꯏꯅꯣ ꯎꯝ ꯑꯣ ꯚꯣꯠ ꯁꯤꯗ ꯚꯣꯠꯁꯤ ꯍꯟꯗꯛ ꯄ꯭ꯔꯤ ꯕꯥꯏꯗ ꯀꯥꯕꯁꯨ ꯈꯔꯗꯤ ꯌꯥꯎꯅꯤꯅꯦ

ꯍꯣꯏ ꯍꯌꯦꯡꯁꯦ ꯂꯨꯏ ꯉꯥꯏꯅꯤꯒꯤ ꯁꯨꯇꯤ ꯑꯣꯏꯗꯣꯏꯔꯥ ꯁ꯭ꯀꯨꯜ ꯑꯥ ꯅꯠꯇꯦ ꯅꯥꯒꯥꯒꯤ ꯂꯨꯏ ꯉꯥꯏꯅꯤꯒꯤ ꯁꯨꯇꯤ ꯑꯣꯏꯗꯣꯏꯔꯥ

ꯉꯥ ꯀꯩꯅꯣꯒꯤ ꯉꯔꯥꯡ ꯑꯣꯖꯥ ꯀꯩꯅꯣꯒꯤ ꯐꯤꯖꯤꯛꯁꯀꯤ ꯂꯩ ꯃꯤꯁꯅ ꯄꯤꯕ ꯅꯣꯠꯁꯇꯨ ꯁꯤꯜꯍꯧꯕ꯭ꯔꯣ

ꯑꯗꯣ ꯑꯩꯁꯨ ꯁꯤꯜꯍꯧꯗ꯭ꯔꯦ ꯑꯥꯎ ꯂꯥꯛꯀꯅꯤ ꯍꯌꯦꯡ ꯂꯥꯛꯀꯅꯤ ꯍꯥꯏꯕꯅꯤ ꯑꯗꯨ ꯍꯟꯗꯛꯁꯦ ꯑꯩꯈꯣꯏꯒꯤ ꯏꯁꯃꯥꯔꯠ ꯀ꯭ꯂꯥꯁ ꯌꯥꯎꯗꯕꯒꯤ ꯃꯇꯥꯡꯗ ꯑꯣꯖꯥꯗ ꯈꯔ ꯇꯛꯁꯤꯟꯁꯤꯔꯣ ꯑꯥ ꯑꯩꯈꯣꯏ ꯈꯔ ꯌꯨꯠ ꯈꯔ ꯄꯨꯟꯂꯒꯀꯣ ꯀ꯭ꯂꯥꯁꯀꯤ ꯑꯩꯈꯣꯏ ꯀ꯭ꯂꯥꯁꯃꯦꯠ ꯈꯔ ꯑꯣꯏꯔꯁꯨ ꯍꯣꯏ ꯑꯇꯣꯞꯄ ꯁ꯭ꯀꯨꯜꯒꯤꯗꯤ ꯂꯣꯏꯅ ꯁꯨꯅ ꯂꯩꯔꯦ ꯑꯗꯨ ꯑꯩꯈꯣꯏꯒꯤ ꯒꯣꯔꯃꯦꯟꯒꯤ ꯑꯣꯏꯔꯦ ꯑꯗꯨꯅ ꯈꯨꯗꯣꯡꯆꯥꯗꯕꯗ ꯃꯤꯗꯗꯤ ꯃꯌꯥꯝ ꯐꯪꯉꯤꯗꯅꯀꯣ ꯍꯣꯏ ꯑꯗꯣ ꯀꯣꯆꯤꯡꯒꯨꯝꯕ ꯇꯧꯕꯗꯁꯨ ꯑꯩꯈꯣꯏꯒꯤ ꯑꯣꯖꯥꯒꯤ ꯈꯨꯗꯣꯡꯆꯥꯗꯕ ꯂꯩꯕꯁꯦ ꯁꯤꯅ ꯑꯣꯖꯁꯦ ꯅꯪ ꯏꯝꯐꯥꯜꯗ ꯀꯔꯥꯒ ꯀꯣꯆꯤꯡ ꯇꯧꯒꯦ ꯍꯥꯢꯗꯣꯏꯔ ꯑꯥ

ꯑꯣ ꯑꯗꯣ ꯇ꯭ꯋꯦꯜꯐꯀꯤ ꯇ꯭ꯋꯦꯜꯐꯀꯤ ꯑꯣꯏꯅ ꯀꯣꯆꯤꯡ ꯇꯧꯕꯗꯤ ꯍꯣꯏ ꯍꯣꯏ ꯑꯗꯣ ꯑꯦꯛꯖꯥꯝ ꯁꯦꯟꯇꯔꯁꯦ ꯍꯦꯟꯗꯀꯇꯤ ꯀꯔꯣꯝ ꯀꯥꯔꯝꯕ ꯁ꯭ꯀꯨꯜꯗ ꯄꯤꯔꯛꯀꯗꯣꯏ ꯖꯥꯠꯅꯣ ꯃꯃꯥꯡꯗꯤ ꯄꯤ ꯑꯥꯔꯗ ꯄꯤꯕꯅꯤ

ꯑꯣ ꯍꯟꯗꯛꯇꯤ ꯑꯦꯛꯖꯥꯝꯁꯤ ꯈꯔ ꯂꯥꯏꯔꯤꯛ ꯄꯥꯗ ꯌꯥꯔꯣꯏꯗꯧꯔꯤ ꯀꯣꯔꯣꯅꯒ ꯂꯩꯈ꯭ꯔꯦ ꯍꯣꯏ ꯍꯣꯏ ꯑꯗꯨꯗꯤ ꯃꯊꯪ ꯑꯃꯨꯛ ꯀꯣꯜ ꯇꯧꯔꯛꯑꯒꯦ ꯍꯣꯏ ꯍꯣꯏ ꯊꯝꯃꯦ